ꯉꯁꯥꯏꯒꯤ ꯑꯣꯇꯣ ꯗ꯭ꯔꯥꯏꯕꯔꯗꯨ ꯅꯠꯇ꯭ꯔꯣ ꯑꯩ ꯁꯤꯗ ꯄꯣꯠ ꯑꯃ ꯂꯧꯒꯦꯅ ꯆꯪꯕꯗ ꯑꯩꯒꯤ ꯋꯥꯜꯂꯦꯠ ꯌꯥꯎꯔꯝꯗ꯭ꯔꯦ ꯑꯗꯨꯒꯤ ꯁꯣꯝꯒꯤ ꯑꯣꯇꯣꯗꯨꯗ ꯑꯩꯒꯤ ꯋꯥꯜꯂꯦꯠꯇꯨ ꯇꯥꯍꯧꯕ꯭ꯔꯥ ꯑꯃꯨꯛꯇ ꯌꯦꯡꯕꯤꯌꯨꯅꯦ ꯑꯣ ꯌꯥꯎꯔꯕ꯭ꯔꯣ ꯑꯗꯨꯗꯤ ꯃꯣꯔꯦꯒꯤ ꯗꯨꯀꯥꯟ ꯃꯃꯥꯡꯗꯨꯗ ꯑꯩ ꯂꯩꯔꯝꯒꯦ ꯑꯃꯨꯛꯇ ꯄꯨꯕꯤꯔꯛꯑꯣꯅꯦ ꯑꯩꯒꯤ ꯄꯩꯁꯥ ꯑꯍꯦꯟꯕ ꯑꯇꯩꯁꯨ ꯌꯥꯎꯖꯗ꯭ꯔꯦ ꯌꯥꯔꯒꯗꯤ ꯈꯤꯇꯪ ꯊꯨꯕꯤꯔꯛꯑꯣ